ꯚꯥꯔꯠꯀꯤ ꯆꯠꯊꯣꯛ ꯆꯠꯁꯤꯟꯒꯤ ꯃꯑꯣꯡ ꯑꯁꯤ ꯀꯔꯝꯕ ꯃꯑꯣꯡꯗ ꯂꯩ ꯑꯃꯁꯨꯡ ꯃꯤꯌꯥꯝꯅ ꯃꯍꯧꯁꯥꯒꯤ ꯑꯣꯏꯕ ꯂꯩꯕꯥꯛ ꯑꯁꯤꯗ ꯀꯔꯝꯕ ꯃꯑꯣꯡꯗ ꯆꯠꯊꯣꯛ ꯆꯠꯁꯤꯟ ꯇꯧꯏ ꯍꯥꯏꯕꯁꯤ ꯑꯩꯈꯣꯏ ꯈꯨꯗꯤꯡꯃꯛꯅ ꯈꯪꯏ ꯑꯗꯨꯕꯨ ꯆꯠꯊꯣꯛ ꯆꯠꯁꯤꯟ ꯍꯥꯏꯕꯁꯤ ꯈ꯭ꯋꯥꯏꯗꯒꯤ ꯃꯔꯨ ꯑꯣꯏꯕ ꯂꯝꯕꯤ ꯑꯃꯅꯤ ꯑꯗꯨꯕꯨ ꯃꯌꯥꯝ ꯄ꯭ꯔꯖꯥ ꯈꯨꯗꯤꯡꯃꯛꯅ ꯑꯩꯈꯣꯏ ꯈꯨꯗꯤꯡꯃꯛꯅ ꯁꯞꯄꯣꯔꯠ ꯇꯧꯔꯒ ꯑꯩꯈꯣꯏ ꯈꯨꯗꯤꯡꯃꯛ ꯂꯣꯏꯅꯃꯛ ꯃꯥꯟꯅꯔꯒ ꯑꯁꯤꯒꯨꯝꯕ ꯀꯥꯟꯅꯒꯗꯕ ꯂꯝꯕꯤ ꯑꯃꯗ ꯑꯩꯈꯣꯏꯒꯤ ꯆꯥꯎꯈꯠ ꯊꯧꯔꯥꯡꯗ ꯍꯣꯠꯅꯍꯜꯂꯒ ꯑꯣꯊꯣꯔꯤꯇꯤ ꯂꯩꯔꯤꯕ ꯈꯨꯗꯤꯡꯃꯛ ꯑꯁꯤꯅ ꯐꯖꯅ ꯑꯩꯈꯣꯏꯒꯤ ꯆꯠꯊꯣꯛ ꯆꯠꯁꯤꯟꯁꯦ ꯐꯖꯅ ꯁꯦꯝꯖꯤꯟ ꯁꯥꯖꯤꯟꯕꯤꯔꯒ ꯑꯦꯝ ꯑꯦꯜ ꯑꯦ ꯂꯩꯔꯤꯕ ꯃꯥꯒꯤ ꯃꯥꯒꯤ ꯈꯨꯡꯒꯪꯒꯤ ꯑꯦꯝ ꯑꯦꯜ ꯑꯦ ꯂꯩꯔꯤꯕ ꯑꯇꯩ ꯑꯇꯩ ꯑꯣꯊꯣꯔꯤꯇꯤ ꯂꯩꯔꯤꯕ ꯈꯨꯗꯤꯡꯃꯛꯁꯤꯅ ꯐꯖꯅ ꯁꯦꯝꯖꯤꯟꯕꯤꯔꯒꯗꯤ